ꯍꯦꯜꯂꯣ ꯑꯥ ꯑꯣ ꯃꯥꯅꯦ ꯃꯥꯅꯦ ꯀꯩꯅꯣꯒꯤ ꯑꯩꯈꯣꯏ ꯁꯨꯝꯅ ꯇꯧꯔꯤꯁꯀꯤ ꯑꯃ ꯂꯥꯛꯀꯅꯤ ꯍꯥꯏꯕꯗꯣ ꯑꯣꯏꯗꯣꯏꯔꯥ

ꯍꯣꯏ ꯍꯣꯏ ꯅꯍꯥꯟ ꯑꯩꯈꯣꯏꯗ ꯂꯥꯛꯄꯗ ꯏꯟꯐꯣꯔꯃꯦꯁꯟ ꯈꯔ ꯐꯪꯕ ꯂꯥꯛꯀꯅꯤ ꯈꯣꯠꯀꯅꯤ ꯍꯥꯏꯕꯒꯤ ꯑꯗꯨꯒꯤ ꯍꯥꯏꯐꯦꯠ ꯑꯗꯨ ꯀꯩꯅꯣꯒꯤ ꯍꯣꯏ ꯍꯣꯏ

ꯑꯦ ꯌꯥꯏ ꯌꯥꯏ ꯑꯗꯣ ꯍꯌꯦꯡ ꯁꯣꯏꯗꯅ ꯍꯥꯏꯔꯛꯀꯦ ꯑꯗꯣ ꯍꯌꯦꯡ ꯂꯥꯛꯑꯀꯥꯟꯗꯅ ꯍꯦꯟꯅ ꯃꯌꯦꯛ ꯁꯨꯝ ꯁꯦꯡꯅ ꯀꯩꯅꯣ ꯇꯧꯅ ꯍꯥꯏꯗꯤ ꯆꯥꯕꯁꯨ ꯑꯣꯏꯅ ꯍꯥꯏꯔꯒꯦ ꯑꯗꯣ ꯉꯁꯤꯒꯤꯅ ꯑꯣꯏꯅꯀꯣ ꯍꯥꯏꯗꯤ ꯆꯧꯔꯥꯛꯄ ꯑꯃ ꯍꯥꯏꯇꯥꯔꯦ ꯗꯤꯇꯦꯜꯁ ꯈꯔꯗꯤ ꯑꯗꯨꯝ ꯍꯥꯏꯔꯛꯑꯒꯦꯀꯣ ꯁꯨꯃꯥꯏꯅ ꯇꯧꯕꯅꯦ ꯑꯩꯈꯣꯏ ꯀꯥꯛꯆꯤꯡ ꯕꯣꯔꯥꯁꯤ ꯀꯥꯛꯆꯤꯡꯗ ꯁꯥꯕꯅꯦ ꯍꯥꯏꯇꯥꯔꯦ ꯀꯥꯛꯆꯤꯡꯒꯤ ꯏꯃꯥ ꯏꯕꯦꯜꯁꯤꯡꯁꯤꯅ ꯐꯝꯃꯒ ꯕꯣꯔꯥ ꯑꯣꯏꯅ ꯑꯗꯨꯒꯤꯗꯃꯛꯇ ꯑꯣꯏꯅ ꯇꯣꯡꯉꯥꯟꯅ ꯕꯖꯥꯔ ꯃꯆꯥ ꯑꯃꯁꯨ ꯂꯩꯌꯦꯕꯀꯣ ꯑꯥ ꯍꯥꯏꯗꯤ ꯑꯇꯣꯞꯄ ꯑꯇꯩ ꯑꯇꯩ ꯃꯐꯝ ꯃꯅꯤꯄꯨꯔꯒꯤ ꯑꯇꯣꯞꯄ ꯃꯐꯝꯗꯕꯨꯗꯤ ꯐꯪꯗꯤ ꯐꯪꯉꯤ ꯕꯣꯔꯥꯁꯤ ꯀꯣ ꯐꯪꯗꯕꯗꯤ ꯅꯠꯇꯦ ꯑꯗꯨ ꯑꯣꯏꯇꯥꯔꯒꯁꯨ ꯍꯧꯖꯤꯛꯀꯤ ꯀꯥꯛꯆꯤꯡꯒꯤ ꯕꯣꯔꯥꯁꯤꯅ ꯃꯌꯥꯝꯁꯤꯗꯒꯤ ꯍꯥꯏꯗꯤ ꯇꯣꯞ ꯇꯣꯞꯄ ꯃꯍꯥꯎ ꯑꯃ ꯍꯥꯏꯒꯗ꯭ꯔꯥ ꯃꯒꯨꯟ ꯑꯃ ꯃꯌꯥꯝꯅ ꯄꯨꯕ ꯍꯥꯏꯇꯥꯔꯦ ꯑꯗꯨꯗꯨꯅ ꯂꯩꯇꯕꯗꯤ ꯅꯠꯇꯦꯀꯣ ꯑꯇꯣꯞ ꯑꯇꯣꯞꯄꯗ ꯍꯥꯏꯗꯤ ꯑꯩꯈꯣꯏ ꯀꯥꯛꯆꯤꯡꯒꯤꯅ ꯕꯣꯔꯥ ꯍꯥꯏꯔꯦ ꯑꯗꯒꯤ ꯀꯛꯋꯥꯒꯤꯁꯨ ꯋꯥꯇꯤꯟꯒ ꯍꯥꯏꯗꯅ ꯂꯩ ꯑꯗꯩ ꯅꯝꯕꯣꯜꯗꯁꯨ ꯕꯣꯔꯥ ꯀꯥꯏꯗꯅ ꯂꯩ ꯑꯗꯨ ꯑꯣꯏꯇꯥꯔꯒꯁꯨ ꯑꯩꯈꯣꯏ ꯀꯥꯛꯆꯤꯡꯒꯤꯁꯤꯅ ꯍꯥꯏꯗꯤ ꯕꯣꯔꯥ ꯑꯣꯏꯅ ꯏꯁꯄꯤꯁꯦꯜꯂꯤ ꯃꯌꯥꯝꯅ ꯈꯔ ꯃꯃꯤꯡ ꯆꯠꯂ ꯈꯔ ꯈꯪꯅꯩ ꯍꯥꯏꯇꯥꯔꯦ ꯑꯗꯒꯤ ꯉꯁꯥꯏ ꯃꯌꯥꯝꯅꯁꯨ ꯍꯥꯏꯅ ꯑꯦ ꯀꯥꯛꯆꯤꯡꯕꯨ ꯆꯠꯂꯗꯤ ꯕꯣꯔꯥ ꯀꯥꯏꯅ ꯍꯦꯛꯇ ꯍꯥꯏꯅꯕ ꯑꯃ ꯂꯩꯌꯦꯕꯀꯣ ꯑꯗꯣ ꯁꯨꯃꯥꯏꯅ ꯇꯧꯕꯅꯦ

ꯍꯣꯏ ꯍꯣꯏ ꯑꯗꯣ ꯕꯣꯔꯥꯁꯤ

ꯍꯥꯏꯗꯤ ꯍꯥꯏꯗꯤ ꯁꯥꯕꯒꯤ ꯏꯟꯒ꯭ꯔꯦꯗꯤꯌꯦꯟꯁꯤꯗꯤ ꯆꯞ ꯃꯥꯟꯅꯗꯣꯏꯅꯦꯕ ꯁꯥꯔꯨꯕꯒꯤ ꯃꯑꯣꯡꯁꯤꯗꯤ ꯍꯦꯛ ꯑꯩꯈꯣꯏꯅ ꯁꯔꯨꯀꯥꯟꯗꯁꯨ ꯃꯍꯥꯎꯁꯤ ꯀꯣꯛ ꯃꯥꯟꯅꯗꯕ ꯑꯗꯨꯃꯛꯅꯁꯨꯅꯦꯕ ꯃꯣꯏ ꯃꯃꯤꯡ ꯆꯠꯂꯤꯁꯦ ꯑꯩꯈꯣꯏꯅ ꯃꯇꯧ ꯇꯝꯒꯦꯀ ꯍꯥꯏꯕꯗꯁꯨ ꯀꯣꯛ ꯉꯝꯗꯕꯗꯣ

ꯑꯦ ꯀꯩꯅꯣꯅꯦ ꯕꯣꯔꯥꯁꯤ ꯌꯥꯝꯅ ꯑꯗꯩ ꯕꯦꯁꯣꯟꯅ ꯁꯥꯕꯗꯨ ꯅꯠꯇꯦ ꯍꯧꯖꯤꯛꯀꯤ ꯑꯩꯈꯣꯏ ꯀꯥꯛꯆꯤꯡ ꯕꯣꯔꯥꯁꯤꯗꯤ ꯆꯦꯡꯁꯤ ꯐꯖꯅ ꯆꯥꯝꯊꯣꯛꯑꯒ ꯆꯦꯡꯁꯤ ꯃꯐꯣꯟ ꯇꯥꯅ ꯇꯛꯈꯥꯏꯔꯒ ꯁꯥꯕꯅꯦ ꯍꯥꯏꯗꯤ ꯀꯩꯅꯣ ꯍꯥꯞꯆꯜꯂꯒ ꯍꯥꯏꯗꯤ ꯌꯥꯝꯅ ꯑꯗꯒꯤ ꯕꯦꯁꯣꯟꯅ ꯍꯧꯕ ꯕꯣꯔꯥꯗꯣ ꯅꯠꯇꯦꯕ ꯁꯤꯗꯤ ꯃꯌꯥꯝꯅ ꯀꯥꯛꯆꯤꯡ ꯕꯣꯔꯥ ꯍꯥꯏꯁꯤꯗꯤ ꯆꯦꯡꯅ ꯍꯧꯕꯅꯦꯕ ꯆꯦꯡꯁꯤ ꯐꯖꯅ ꯍꯥꯟꯅ ꯇꯛ

ꯑꯣ ꯇꯧꯁꯤ ꯇꯧꯁꯤ ꯑꯗꯣ ꯑꯩ ꯍꯥꯏꯖꯅꯤꯡꯕ ꯑꯃꯅ ꯐꯥꯔꯁ ꯃꯣꯔꯅꯤꯡꯗꯗꯤ ꯑꯩꯈꯣꯏ ꯑꯁꯤꯒꯤ ꯕꯣꯔꯥꯁꯤ ꯐꯪꯉꯣꯏꯀꯣ ꯑꯇꯣꯞ ꯑꯇꯣꯞꯄ ꯀꯥꯛꯆꯤꯡꯒꯤ ꯃꯐꯝ ꯍꯥꯟꯅ ꯌꯦꯡꯊꯣꯛꯎꯔꯁꯤ ꯑꯗꯨ ꯅꯠꯇꯕ ꯑꯆꯥꯄꯣꯠ ꯑꯍꯥꯎꯕ ꯃꯌꯥꯝ ꯑꯃꯁꯨ ꯂꯩꯔꯤ ꯑꯗꯨ ꯆꯥꯊꯣꯛꯎꯔꯒ ꯍꯣꯔꯦꯟ ꯅꯨꯡꯊꯤꯜꯒꯨꯝꯕꯁꯤꯗ ꯑꯣꯏꯅ ꯑꯗꯨꯗꯅ ꯍꯦꯟꯅ ꯆꯠꯄꯅ ꯑꯩꯅ ꯔꯤꯀꯃꯦꯟ ꯇꯧꯋꯦ ꯑꯗꯨ ꯍꯌꯦꯡ ꯂꯥꯛꯑꯒ ꯍꯦꯛ ꯑꯗꯨꯝ ꯍꯣꯏ ꯑꯀꯨꯞꯄ ꯃꯔꯣꯟ ꯑꯃ ꯑꯃꯗꯨꯗꯤ ꯂꯥꯛꯑꯒ ꯎꯅꯔꯒ ꯑꯗꯨꯝ ꯍꯣꯏ ꯑꯗꯨꯗ ꯋꯥꯔꯤ ꯁꯥꯔꯁꯦ ꯍꯣꯏ ꯐꯔꯦ ꯐꯔꯦ ꯌꯥꯝ ꯅꯨꯡꯉꯥꯏꯖꯔꯦ ꯑꯗꯨꯑꯣꯏꯗꯤ ꯍꯌꯦꯡ ꯊꯦꯡꯅꯔꯁꯦ